ꯑꯄꯥꯝꯕ ꯂꯩ ꯑꯩꯒꯤ ꯑꯄꯥꯝꯕ ꯍꯥꯏꯕꯕꯨ ꯑꯩꯈꯣꯏꯒꯤ ꯐꯧ ꯇꯛꯅꯕ ꯃꯦꯆꯤꯟ ꯑꯃ ꯂꯩꯔꯒ ꯃꯗꯨꯗꯒꯤ ꯐꯧꯗꯣ ꯇꯛꯑ ꯃꯇꯨꯡꯗ ꯃꯗꯨꯗꯒꯤ ꯊꯣꯛꯂꯛꯄ ꯋꯥꯏꯀꯨꯞ ꯃꯌꯥꯝꯁꯤꯡ ꯑꯗꯨꯅ ꯑꯩꯒꯤ ꯉꯥꯅꯨꯁꯤꯡ ꯃꯆꯤꯟꯖꯥꯛ ꯄꯤꯖꯔꯒ ꯑꯩꯈꯣꯏꯒꯤ ꯃꯆꯤꯟꯖꯥꯛ ꯑꯇꯣꯞꯄꯗꯒꯤ ꯂꯩꯗꯅꯕꯒꯤꯗꯃꯛꯇ ꯃꯗꯨꯅ ꯑꯩꯉꯣꯟꯗ ꯃꯗꯨꯒꯤ ꯑꯄꯥꯝꯕꯗꯣ ꯂꯩꯖꯩ ꯃꯆꯤꯟꯖꯥꯛꯇꯣ ꯑꯩꯒꯤ ꯃꯦꯆꯤꯟꯗꯒꯤ ꯐꯪꯂꯒ ꯑꯩ ꯉꯤꯅꯨꯁꯤꯡ ꯑꯗꯨ ꯃꯔꯥꯡ ꯀꯥꯏꯅ ꯂꯣꯏꯕꯒꯤ ꯄꯥꯝꯖꯕꯁꯦ ꯁꯤꯗ